ꯑꯩꯈꯣꯏ ꯀꯛꯆꯤꯡ ꯗꯤꯁꯇ꯭ꯔꯤꯛꯇꯗꯤ ꯃꯔꯨ ꯑꯣꯏꯅ ꯑꯩꯈꯣꯏꯅ ꯆꯠꯊꯣꯛ ꯆꯠꯁꯤꯟ ꯇꯧꯔꯤꯕꯁꯦ ꯈꯣꯡ ꯂꯝꯕꯤ ꯈꯣꯡꯒꯤ ꯔꯣꯗꯁꯤꯗ ꯑꯣꯏꯅ ꯇꯧꯔꯦ ꯑꯗꯨꯒꯅꯦ ꯈꯔ ꯂꯥꯞꯄ ꯃꯐꯝꯗꯅ ꯑꯩꯈꯣꯏꯅ ꯕꯁ ꯇꯣꯡꯕ ꯑꯗꯒꯤ ꯈꯔ ꯅꯛꯄ ꯖꯒꯥꯁꯤꯡꯅ ꯑꯩꯈꯣꯏꯅ ꯑꯣꯇꯣ ꯈꯪꯗꯦ ꯇꯥꯇꯥ ꯃꯦꯖꯤꯛ ꯈꯪꯗꯦ ꯃꯌꯥꯝ ꯑꯃ ꯁꯤꯅ ꯑꯩꯈꯣꯏ ꯑꯗꯨꯝ ꯆꯠꯂꯦ ꯑꯗꯩ ꯈꯔ ꯂꯥꯞꯈ꯭ꯔꯕꯨꯗꯤ ꯑꯩꯈꯣꯏꯅ ꯕꯁꯇ ꯆꯠꯂꯦ ꯑꯗꯨꯒ ꯑꯩꯈꯣꯏꯒꯤ ꯈꯔ ꯅꯨꯡꯉꯥꯏꯇꯕ ꯑꯋꯥꯕ ꯃꯥꯏꯌꯣꯛꯅꯕ ꯍꯥꯏꯔꯒꯗꯤ ꯑꯩꯈꯣꯏ ꯃꯐꯝ ꯁꯤꯗ ꯑꯩꯈꯣꯏꯅ ꯔꯦꯜꯋꯦ ꯐꯪꯗꯦ ꯑꯗꯒꯤ ꯏꯌꯥꯔꯄꯣꯠ ꯂꯩꯇꯕꯅꯤꯅ ꯑꯩꯈꯣꯏꯅ ꯃꯐꯝ ꯑꯔꯥꯞꯄ ꯆꯠ ꯃꯇꯝꯗ ꯑꯩꯈꯣꯏꯅ ꯕꯁꯇ ꯆꯠꯂꯦ ꯕꯁꯇ ꯆꯠꯄ ꯍꯥꯏꯁꯦ ꯑꯩꯈꯣꯏꯗꯗꯤ ꯄꯩꯁꯥꯗꯣ ꯍꯦꯟꯅ ꯆꯥꯎꯅ ꯇꯤꯡꯉꯦ ꯕꯁꯅ ꯍꯦꯟꯅ ꯌꯥꯝꯅ ꯂꯧꯔꯦ ꯑꯩꯈꯣꯏꯒꯤ ꯑꯋꯥꯕ ꯍꯥꯏꯌꯨ ꯍꯥꯏꯔꯒꯗꯤ ꯑꯁꯤ